ꯃꯅꯤꯄꯨꯔꯒꯤ ꯆꯠꯅꯕꯤ ꯑꯔꯤꯕ ꯅꯥꯠ ꯂꯥꯏꯅꯤꯡ ꯂꯝꯕꯤ ꯑꯁꯤ ꯂꯩꯖꯔꯝꯕꯁꯤ ꯃꯄꯥꯟꯂꯝꯗꯒꯤ ꯂꯥꯛꯄ ꯍꯤꯟꯗꯨ ꯙꯔꯃꯒꯤ ꯏꯊꯤꯟ ꯈꯔ ꯄꯤꯔꯛꯄꯗꯒꯤ ꯈꯔ ꯍꯣꯡꯗꯣꯛ ꯍꯣꯡꯖꯤꯟ ꯇꯧꯔꯒ ꯑꯩꯈꯣꯏꯅ ꯍꯥꯟꯅꯒꯤ ꯍꯧꯅ ꯂꯤꯡꯅꯤꯡꯊꯧ ꯁꯅꯥꯃꯍꯤꯕꯨ ꯌꯨꯝꯗ ꯂꯥꯠꯆꯔꯝꯕ ꯑꯗꯨꯒꯤ ꯃꯊꯛꯇ ꯃꯄꯥꯟꯒꯤ ꯑꯣꯏꯕ ꯂꯥꯏꯒꯤ ꯂꯥꯠꯄꯒꯤ ꯆꯠꯅꯕꯤ ꯑꯃꯁꯨ ꯂꯥꯛꯄꯁꯤꯅ ꯈꯔꯗꯤ ꯏꯊꯤꯜ ꯄꯤꯔꯦ ꯑꯩꯈꯣꯏꯒꯤ ꯃꯩꯇꯩꯒꯤ ꯃꯆꯤꯟ ꯃꯅꯥꯎ ꯑꯍꯨꯝ ꯄꯣꯛꯄ ꯃꯇꯝꯗ ꯑꯇꯣꯟꯕ ꯑꯗꯨꯒꯤ ꯅꯨꯄꯤꯗꯨꯅ ꯃꯊꯛꯀꯤ ꯂꯩꯕ ꯅꯨꯄꯥꯁꯤꯡꯒ ꯌꯥꯝꯅ ꯍꯪꯒꯣꯏꯅꯅ ꯃꯀꯣꯛ ꯈꯨꯝꯃꯒ ꯃꯀꯨꯕꯣꯛ ꯑꯣꯏꯔꯕꯁꯨ ꯃꯇꯩ ꯑꯣꯏꯔꯕꯁꯨ ꯆꯠꯅꯕꯤ ꯑꯃꯁꯨ ꯂꯩ ꯆꯠꯅꯕꯤ ꯅꯥꯠ ꯂꯣꯟꯗ ꯙꯔꯃꯒꯤ ꯃꯇꯥꯡꯗꯁꯨ ꯑꯩꯈꯣꯏꯒꯤ ꯂꯥꯏꯅꯤꯡꯊꯧ ꯁꯅꯥꯃꯍꯤ ꯂꯥꯠꯆꯕꯒꯤ ꯃꯔꯝꯗ ꯑꯉꯥꯡ ꯑꯃ ꯄꯣꯛꯄꯒꯤ ꯏꯄꯥꯟ ꯊꯥꯕ ꯑꯗꯨ ꯃꯄꯥꯟ ꯂꯝꯗꯒꯤ ꯂꯥꯛꯄꯗꯨꯅ ꯁꯣꯁꯇꯤ ꯍꯥꯏꯕꯒꯤ ꯍꯥꯏꯈꯤꯕꯒꯨꯝꯕ ꯑꯗꯨꯗꯒꯤ ꯑꯩꯈꯣꯏꯒꯤ ꯂꯨꯍꯣꯡꯕ ꯃꯈꯣꯏꯅ ꯁꯨꯚꯥ ꯕꯤꯕꯥ ꯍꯥꯏꯕꯒꯨꯝꯕ ꯑꯗꯒꯤ ꯑꯩꯈꯣꯏꯅ ꯂꯨꯍꯣꯡꯕ ꯃꯇꯝꯗ ꯑꯩꯈꯣꯏꯒꯤ ꯅꯨꯄꯤꯗꯨꯅ ꯅꯨꯄꯥꯗꯨꯕꯨ ꯇꯔꯨꯛꯔꯛ ꯂꯩ ꯀꯣꯏꯔꯒ ꯇꯔꯦꯠꯂꯛ ꯁꯨꯕꯗ ꯂꯩ ꯍꯨꯛꯄꯒꯤ ꯆꯠꯅꯕꯤ ꯑꯃ ꯂꯩꯔꯝꯕ ꯃꯁꯤꯁꯨ ꯈꯔ ꯈꯔ ꯁꯦꯝꯗꯣꯛ ꯁꯦꯝꯖꯤꯟ ꯇꯧꯔꯒ ꯏꯝꯐ꯭ꯂꯨꯋꯦꯟꯁ ꯑꯗꯨꯝ ꯄꯤꯔꯛꯏ ꯑꯗꯨꯗꯒꯤ ꯑꯃꯨꯛ ꯕ꯭ꯔꯤꯇꯤꯁꯀꯤ ꯃꯇꯝꯗ ꯃꯈꯣꯏꯅ ꯃꯄꯥꯟꯒꯤ ꯈ꯭ꯔꯤꯁꯇꯥꯟ ꯂꯥꯏꯅꯤꯡ ꯄꯨꯁꯤꯜꯂꯛꯇꯨꯅ ꯃꯅꯤꯄꯨꯔꯒꯤ ꯆꯤꯡꯒꯤ ꯂꯝꯗ ꯂꯩꯕ ꯏꯆꯤꯜ ꯏꯅꯥꯎꯁꯤꯡ ꯇ꯭ꯔꯥꯏꯕꯦꯜꯁꯤꯡꯗ ꯃꯈꯣꯏꯒꯤ ꯈ꯭ꯔꯤꯁꯇꯥꯟ ꯙꯔꯃ ꯁꯟꯗꯣꯛꯂꯛꯄꯒꯤ ꯏꯊꯤꯟ ꯑꯃꯁꯨ ꯂꯥꯛꯈ꯭ꯔꯦ ꯑꯗꯨꯒꯤ ꯃꯊꯛꯇ ꯃꯨꯁꯂꯤꯝꯁꯤꯡꯅꯁꯨ ꯂꯥꯛꯑꯒ ꯃꯈꯣꯏꯒꯤ ꯏꯁꯂꯥꯝ ꯙꯔꯃꯗꯣ ꯑꯗꯨꯝ ꯈꯔ ꯆꯠꯄ ꯑꯩꯈꯣꯏꯒꯤ ꯑꯔꯤꯕ ꯂꯥꯏꯅꯤꯡꯗꯨꯒ ꯈꯔ ꯌꯦꯠꯁꯤꯟꯅꯗꯅ ꯑꯗꯨꯝ ꯑꯩꯈꯣꯏꯒ ꯀꯜꯆꯔꯦꯜ ꯍꯦꯔꯤꯗꯤꯇꯔꯤꯗ ꯈꯔ ꯑꯗꯨꯝ ꯁꯦꯝꯗꯣꯛ ꯁꯦꯝꯖꯤꯟ ꯈꯔ ꯇꯧꯅꯔꯒ ꯏꯌꯥꯟ ꯌꯥꯟꯅꯕꯒꯤ ꯃꯑꯣꯡꯗ ꯆꯠꯅꯔꯤ ꯍꯥꯏꯅ ꯂꯧꯕ ꯇꯥꯏ